ꯁꯨꯔ ꯅꯣꯝꯃꯒ ꯍꯤꯡꯕ ꯂꯥꯏꯔꯤꯛ ꯂꯥꯏꯁꯨ ꯍꯩꯕ ꯋꯥꯠꯄ ꯉꯥꯛꯇ ꯑꯌꯥꯝꯕ ꯂꯩꯕ ꯑꯣꯏꯕꯅ ꯂꯣ ꯑꯥꯏꯟ ꯂꯣꯒꯤ ꯃꯔꯝꯗ ꯈꯪꯕ ꯍꯩꯕ ꯌꯥꯝꯅ ꯂꯩꯇꯕꯅ ꯃꯔꯝ ꯑꯣꯏꯔꯒ ꯂꯤꯒꯦꯜ ꯁꯥꯔꯚꯤꯁꯀꯤ ꯊꯕꯛ ꯊꯧꯔꯝꯁꯤꯡꯗꯗꯤ ꯈꯨꯗꯣꯡ ꯆꯥꯗꯕ ꯃꯌꯥꯝ ꯑꯃ ꯊꯦꯡꯅꯩ